ꯊꯧꯕꯥꯜ ꯗꯤꯁꯇ꯭ꯔꯤꯛꯀꯤ ꯑꯣꯏꯅ ꯂꯩꯔꯤꯕ ꯃꯐꯝꯁꯤꯡ ꯑꯁꯤꯗ ꯆꯥꯎꯈꯠ ꯊꯧꯔꯥꯡꯒꯤ ꯑꯣꯏꯅ ꯁꯦꯝꯒꯠ ꯁꯥꯒꯠꯄꯅꯆꯤꯡꯕ ꯊꯕꯛ ꯀꯌꯥ ꯑꯃꯁꯨꯨ ꯄꯥꯏꯈꯠꯂꯤ ꯂꯩꯉꯥꯛꯀꯤ ꯑꯣꯏꯅꯗꯤ ꯂꯝꯕꯤ ꯊꯣꯡ ꯁꯦꯝꯕ ꯑꯃꯗꯤ ꯑꯩꯈꯣꯏꯒꯤ ꯑꯅꯥ ꯂꯥꯏꯌꯦꯡꯁꯪ ꯄ꯭ꯔꯥꯏꯃꯥꯔꯤꯒꯤ ꯑꯣꯏꯅ ꯑꯉꯥꯡꯁꯤꯡ ꯂꯥꯏꯔꯤꯛ ꯇꯝꯕꯒꯤ ꯑꯣꯏꯕ ꯀꯌꯥ ꯑꯃꯁꯨ ꯂꯩꯉꯥꯛꯀꯤ ꯃꯥꯏꯀꯩꯗꯒꯤ ꯇꯞꯅ ꯇꯞꯅ ꯁꯨꯝ ꯄꯥꯏꯈꯠꯂꯛꯂꯤ ꯑꯃꯗꯤ ꯄꯥꯏꯈꯠꯂꯛꯂꯤꯕꯁꯤꯡ ꯑꯁꯤꯁꯨ ꯑꯗꯨꯃꯛ ꯃꯥꯏ ꯄꯥꯛꯂꯤ ꯅꯨꯄꯤꯁꯤꯡꯒꯤ ꯑꯣꯏꯅꯁꯨ ꯂꯩꯉꯥꯛꯅ ꯈꯨꯗꯣꯡꯆꯥꯕ ꯀꯌꯥ ꯑꯃꯁꯨ ꯐꯪꯍꯜꯂꯤ ꯑꯩꯈꯣꯏꯒꯤ ꯑꯣꯏꯅ ꯍꯧꯖꯤꯛ ꯍꯧꯖꯤꯛꯀꯤ ꯆꯥꯎꯈꯠꯄꯒꯤ ꯊꯧꯔꯥꯡ ꯆꯠꯈꯠ ꯊꯧꯔꯥꯡꯒꯤ ꯑꯣꯏꯅ ꯑꯩꯈꯣꯏꯒꯤ ꯍꯛꯁꯦꯜꯒꯤ ꯂꯝ ꯑꯁꯤꯁꯨ ꯑꯗꯨꯛꯀꯤ ꯃꯇꯤꯛ ꯆꯥꯎꯈꯠꯄ ꯑꯃ ꯑꯣꯏꯔꯦ ꯍꯛꯁꯦꯜꯒꯤ ꯑꯣꯏꯅ ꯈꯨꯗꯣꯡꯆꯥꯗꯕ ꯑꯃ ꯂꯥꯛꯄ ꯃꯇꯝꯗ ꯗꯤꯇ꯭ꯔꯤꯛ ꯑꯁꯤꯗ ꯈꯨꯗꯣꯡꯆꯥꯕ ꯑꯗꯨꯝꯃꯛ ꯍꯥꯟꯅꯗꯒꯤ ꯍꯦꯟꯅꯁꯨ ꯐꯪꯕ ꯉꯝꯂꯦ ꯆꯠꯊꯣꯛ ꯆꯠꯁꯤꯟ ꯂꯝꯕꯤ ꯊꯣꯡꯅꯆꯤꯡꯕꯗꯁꯨ ꯍꯥꯟꯅ ꯂꯩꯔꯝꯕ ꯑꯋꯥ ꯑꯅꯥꯁꯤꯡ ꯑꯗꯨ ꯐꯅꯥꯌꯥꯝꯅꯗꯤ ꯀꯣꯛꯂꯦ ꯃꯩ ꯏꯁꯤꯡꯗ ꯍꯥꯏꯔꯒꯁꯨ ꯑꯗꯨꯛꯀꯤ ꯃꯇꯤꯛ ꯅꯨꯡꯉꯥꯏꯕ ꯑꯣꯏꯔꯦ ꯂꯩꯀꯥꯏ ꯂꯩꯀꯥꯏꯗ ꯌꯨꯝꯊꯣꯡ ꯈꯨꯗꯤꯡꯒꯤ ꯇꯣꯇꯤ ꯇꯥꯔꯦ ꯑꯃꯗꯤ ꯄ꯭ꯔꯤꯄꯦꯗ ꯐꯦꯁꯤꯂꯤꯇꯤ ꯂꯩꯕꯗꯒꯤ ꯏꯂꯦꯛꯇ꯭ꯔꯤꯛꯁꯨ ꯆꯥꯡ ꯅꯥꯏꯅ ꯐꯪꯂꯦ